ꯍꯜꯂꯣ ꯑꯥ ꯑꯧ ꯃꯥꯅꯤ ꯃꯥꯅꯤ ꯁꯣꯝ ꯀꯅꯥ

ꯑꯣ ꯑꯥ ꯑꯣ ꯑꯣ ꯑꯣ ꯑꯣ

ꯑꯣ ꯑꯥ

ꯑꯣ ꯑꯣ

ꯑꯧ ꯂꯩꯒꯅꯤ ꯑꯣ ꯁꯣꯝꯒꯤꯁꯦ ꯑꯗꯨꯝ ꯍꯥꯏꯔꯛꯀꯦꯕꯀꯣ ꯐꯧ ꯑꯣꯏꯅꯁꯨ ꯑꯗꯨꯝ ꯑꯩꯈꯣꯏꯅ ꯂꯧꯔꯒ ꯑꯁꯣꯝꯗ ꯂꯧ ꯎꯕꯒꯤ ꯍꯥꯏꯗꯤ ꯊꯥꯕꯒꯤꯁꯨ ꯑꯗꯨꯝ ꯌꯥꯅꯤꯌꯦ ꯑꯗꯨꯗꯒ ꯆꯦꯡ ꯑꯣꯏꯅꯁꯨ ꯑꯗꯨꯝ ꯐꯪꯒꯅꯤ ꯑꯗꯨꯒ ꯆꯍꯥꯎꯒꯤ ꯄ꯭ꯔꯗꯛꯁꯤꯡꯁꯨ ꯑꯩꯈꯣꯏꯒꯤ ꯃꯅꯤꯄꯨꯔꯗꯗꯤ ꯃꯔꯥꯡ ꯀꯥꯏꯅ ꯑꯗꯨꯝ ꯐꯪꯉꯦꯕꯀꯣ ꯍꯥꯏꯕꯗꯤ ꯆꯍꯥꯎꯒꯤ ꯑꯆꯥꯄꯣꯠ ꯕꯣꯔꯥ ꯑꯣꯏꯔꯣ ꯑꯦꯅꯤ ꯑꯗꯩꯗꯤ ꯇꯜ ꯑꯣꯏꯔꯣ ꯑꯗꯒꯤꯗꯤ ꯑꯇꯣꯞ ꯑꯇꯣꯞꯄ ꯕꯨꯖꯤꯌꯥꯗꯁꯨ ꯍꯥꯏꯗꯤ ꯑꯩꯈꯣꯏꯒꯤ ꯂꯣꯀꯦꯜꯒꯤ ꯀꯩꯅꯣꯁꯤꯡꯁꯤꯅ ꯑꯗꯨꯝ ꯁꯥꯔꯒ ꯃꯣꯏꯒꯤ ꯊꯥꯗꯣꯛꯑꯒ ꯑꯗꯨꯝ ꯗꯨꯀꯥꯟꯁꯤꯡꯗ ꯐꯪꯉꯦꯕꯀꯣ ꯑꯗꯨꯒꯨꯝꯕꯁꯤꯡꯗꯣ ꯑꯗꯨꯝ ꯂꯩꯕ ꯑꯗꯨꯝ ꯐꯪꯒꯅꯤ ꯑꯣ ꯑꯥ ꯁꯣꯝ ꯑꯥ ꯎꯝ ꯎꯝ ꯂꯩ ꯂꯩ ꯂꯩ ꯕꯦꯀꯔꯤꯁꯤꯡꯗ ꯑꯗꯨꯝ ꯆꯍꯥꯎꯒꯤ ꯀꯦꯛꯀꯨꯝꯕꯁꯨ ꯑꯗꯨꯝ ꯁꯥꯏꯌꯦ ꯑꯗꯨꯝ ꯃꯥꯒꯤ ꯐ꯭ꯂꯦꯕꯔꯗꯣ ꯍꯥꯏꯗꯤ ꯑꯁꯦꯡꯕ ꯑꯗꯨꯝ ꯆꯍꯥꯎꯗꯣ ꯑꯗꯨꯃꯥꯏꯅ ꯍꯥꯞꯄꯒ ꯁꯥꯕꯅꯤ ꯇꯣꯉꯥꯟꯕ ꯐ꯭ꯂꯦꯕꯔ ꯑꯣꯏ ꯍꯥꯞꯄ ꯅꯠꯇꯕꯤꯗ ꯆꯍꯥꯎꯒꯤ ꯗꯥꯏꯔꯦꯛ ꯐ꯭ꯂꯦꯕꯔꯗꯣ ꯑꯗꯨꯝ ꯌꯥꯎꯕꯅꯦꯕꯀꯣ ꯑꯗꯨꯒꯨꯝꯕꯗꯨ ꯂꯩ ꯑꯗꯨ ꯀꯔꯤ ꯄ꯭ꯔꯗꯛ ꯑꯣꯏꯅ ꯄꯥꯝꯕꯤꯕꯅꯣ ꯁꯣꯝꯅ ꯑꯗꯨꯝ ꯍꯥꯏꯗꯤ ꯐꯧ ꯑꯣꯏꯅ ꯍꯥꯏꯕ꯭ꯔꯥ ꯑꯗꯨꯝ

ꯎꯝ ꯑꯣ ꯑꯗꯨꯗꯤ ꯑꯩꯈꯣꯏꯒꯤ ꯃꯥꯔꯀꯦꯠꯁꯦ ꯑꯩꯈꯣꯏꯒꯤ ꯃꯅꯤꯄꯨꯔꯒꯤ ꯏꯃꯥ ꯉꯥꯛꯇꯁꯨ ꯐꯝꯕ ꯈ꯭ꯋꯥꯏꯔꯝꯕꯟ ꯕꯖꯥꯔꯗ ꯏꯃꯥ ꯀꯩꯊꯦꯜ ꯍꯥꯏꯅ ꯂꯩꯕꯅꯦ ꯑꯗꯨ ꯁꯣꯝꯅ ꯖꯧꯖꯤꯛ ꯂꯩꯕꯤꯔꯤꯁꯤꯅ ꯀꯗꯥꯏ ꯋꯥꯏꯗ ꯊꯨꯡꯉꯒ ꯂꯩꯕꯤꯔꯕꯅꯣ ꯑꯗꯨꯗꯨꯗ ꯀꯟꯇꯦꯛ ꯇꯧꯔꯒ ꯑꯩꯈꯣꯏꯅ ꯂꯩꯐꯝꯗꯨꯗ ꯍꯥꯏꯗꯤ ꯑꯩꯈꯣꯏ ꯗꯦꯂꯤꯕ꯭ꯔꯤ ꯁꯥꯔꯕꯤꯁꯁꯨ ꯑꯗꯨꯝ ꯆꯠꯆꯕꯅꯦ ꯑꯗꯨꯃꯥꯏꯅ ꯇꯧꯔꯒ ꯑꯩꯈꯣꯏꯒꯤ ꯂꯩꯌꯦꯕꯀꯣ ꯑꯗꯨꯃꯥꯏꯅ ꯊꯥꯗꯣꯛꯄ ꯑꯗꯨꯗ ꯑꯗꯨꯝ ꯊꯤꯜꯍꯟꯖꯔꯛꯄ ꯌꯥꯅꯤ ꯑꯗꯨꯒ ꯑꯥ ꯑꯗꯨ ꯑꯥ ꯎꯝ ꯎꯝ ꯎꯝ

ꯑꯣ ꯍꯣꯏ ꯍꯣꯏ ꯎꯝ ꯑꯃꯨꯛ ꯐꯥꯎꯅꯔꯁꯤ ꯀꯣꯟꯅ